ꯍꯥꯂꯣ ꯇꯥꯕꯤꯕ꯭ꯔꯣ ꯁꯤꯕꯨ ꯁꯨꯝ ꯑꯩꯈꯣꯏꯒꯤ ꯂꯨꯍꯣꯡ ꯈꯣꯡꯗꯣꯡꯕꯒꯤ ꯄꯣꯠ ꯁꯦꯝ ꯁꯥꯕꯤꯕꯗꯨ ꯅꯠꯇ꯭ꯔꯣ ꯑꯥꯎ ꯇꯥꯔꯤꯛ ꯀꯨꯟꯒꯤꯁꯤꯗ ꯑꯩꯈꯣꯏꯒꯤ ꯂꯨꯍꯣꯡꯒꯗꯕ ꯑꯗꯨꯗꯨꯒꯤꯅꯦ ꯃꯃꯜꯅ ꯀꯌꯥꯝ ꯑꯣꯏꯅꯔꯤꯕ ꯑꯥꯎ ꯃꯃꯜꯅ ꯀꯌꯥꯝ ꯑꯣꯏꯔꯤꯕ ꯑꯍꯟꯕꯗꯁꯨ ꯑꯣꯏꯅꯤꯡꯕ ꯁꯦꯠꯍꯟꯅꯤꯡꯕ ꯑꯣ ꯍꯣꯏ ꯑꯗꯨꯗꯒꯤ ꯁꯨꯝ ꯃꯦꯛꯀꯞ ꯊꯥꯕꯒꯤꯁꯨ ꯂꯩꯗꯅ ꯑꯁꯤꯒꯨꯝꯕꯒꯤꯁꯨ ꯁꯨꯝ ꯀꯣꯛꯑꯣꯏꯗꯕ ꯁꯨꯝ ꯑꯐꯕ ꯁꯨꯝ ꯂꯩꯗꯅ ꯑꯗꯨꯒꯨꯝꯕ ꯑꯣꯏꯅ ꯇꯧꯅꯤꯡꯕ ꯍꯥꯏꯕꯇꯥꯔꯦ

ꯏꯅꯥꯎꯅꯨꯄꯤ ꯊꯣꯛꯑꯦ ꯑꯗꯨꯒꯤꯅꯦ ꯃꯆꯨꯁꯤ ꯅꯨꯡꯗꯥꯡꯗꯅ ꯁꯨꯝ ꯑꯌꯥꯛꯄ ꯂꯩꯗꯅ ꯁꯤꯒꯨꯝꯕ ꯁꯦꯠꯍꯟꯅꯤꯡꯕ ꯑꯗꯨꯒꯤ ꯅꯨꯡꯊꯤꯜꯗꯅ ꯌꯥꯝꯅꯁꯨ ꯌꯥꯛꯇ꯭ꯔꯒ ꯈꯔ ꯀꯩꯗꯧꯕ ꯑꯣꯏꯅ ꯁꯦꯠꯍꯟꯅꯤꯡꯕ ꯃꯆꯨ ꯃꯆꯨꯁꯨ ꯂꯩꯕꯤꯀꯣ ꯑꯣ ꯌꯥꯝ ꯐꯔꯦ ꯑꯗꯨ ꯍꯧꯖꯤꯛꯀꯤ ꯑꯩꯅ ꯍꯥꯏꯈꯤꯕꯁꯤꯡꯗꯣ ꯑꯗꯨ ꯑꯣꯏꯅ ꯈꯟꯖꯔꯦ ꯑꯗꯨ ꯑꯩꯈꯣꯏ ꯂꯨꯍꯣꯡꯕꯁꯤꯗ ꯁꯣꯝꯈꯣꯏ ꯂꯧꯕ ꯂꯥꯛꯀꯗ꯭ꯔꯥ ꯑꯩꯈꯣꯏꯅ ꯁꯣꯝ ꯑꯣꯏꯅ ꯑꯗꯨꯝ ꯑꯩꯈꯣꯏꯒꯤ ꯂꯩꯐꯝ ꯑꯁꯦꯡꯕꯁꯤ ꯑꯗꯨꯝ ꯍꯥꯏꯔꯛꯑꯒ ꯅꯣꯏ ꯁꯣꯝꯗ ꯑꯣꯏꯅ ꯑꯗꯨꯝ ꯂꯥꯛꯀꯗ꯭ꯔꯥ ꯂꯝꯁꯤꯗꯤ ꯑꯗꯨꯝ ꯑꯩꯈꯣꯏ ꯍꯌꯦꯡ ꯂꯥꯛꯂꯝꯗꯥꯏꯗꯔ ꯅꯣꯏ ꯁꯣꯝ ꯂꯥꯛꯂꯝꯗꯥꯏꯗ ꯑꯗꯨꯝ ꯍꯥꯏꯖꯔꯛꯑꯒꯦ ꯌꯥꯝꯅꯗꯤ ꯂꯥꯞꯄ ꯅꯠꯇꯦ ꯑꯗꯨ ꯋꯥꯔꯤꯁꯨ ꯌꯥꯝ ꯅꯨꯡꯉꯥꯏꯔꯦ ꯃꯃꯜꯁꯨ ꯈꯔ ꯍꯌꯦꯡ ꯇꯥꯊꯣꯛ ꯇꯥꯁꯤꯟ ꯇꯧꯅꯔꯒ ꯀꯩꯗꯧꯅꯔꯁꯤ ꯎꯝ ꯑꯣ ꯌꯥꯝ ꯐꯔꯦ ꯑꯗꯨꯗꯤ ꯊꯝꯃꯒꯦ ꯊꯝꯃꯁꯤꯔꯥ ꯊꯕꯛ ꯀꯩꯁꯤ ꯁꯨꯝ ꯅꯨꯃꯤꯠꯁꯨ ꯇꯥꯁꯤꯜꯂꯛꯄꯁꯤꯗ ꯊꯕꯛ ꯈꯔ ꯂꯩꯕ ꯑꯗꯨꯒꯤ ꯍꯣꯏ ꯊꯝꯃꯒꯦ ꯑꯗꯨꯗꯤ ꯀꯣ ꯌꯥꯝ ꯌꯥꯝ ꯅꯨꯡꯉꯥꯏꯔꯦ